ꯅꯈꯣꯏꯒꯤ ꯔꯦꯁꯇꯨꯔꯦꯟꯁꯤ ꯉꯁꯤ ꯅꯣꯡꯃꯥꯏꯖꯤꯡ ꯅꯨꯃꯤꯠ ꯍꯥꯡꯕ꯭ꯔꯣ ꯑꯩ ꯀꯛꯆꯤꯡ ꯈꯨꯟꯌꯥꯏ ꯂꯩꯀꯥꯏ ꯍꯩꯅꯧꯕꯣꯝ ꯄꯔꯦꯡꯗꯒꯤ ꯇꯧꯖꯔꯛꯄꯅꯦ ꯍꯣꯔꯦꯟ ꯄꯨꯡ ꯑꯍꯨꯝ ꯇꯥꯕꯗꯨꯗ ꯁꯤꯡꯖꯨ ꯕꯣꯔꯥ ꯀꯥꯡꯉꯧ ꯂꯨꯄꯥ ꯆꯥꯃꯒꯤꯒ ꯄꯥꯛꯅꯝ ꯆꯥꯁꯨꯕꯤꯗꯨ ꯂꯨꯄꯥ ꯌꯥꯡꯈꯩꯒꯤꯗꯪ ꯊꯤꯟꯕꯤꯔꯛꯑꯣ ꯀꯦꯁ ꯑꯣꯟ ꯗꯦꯂꯤꯕꯔꯤꯔ ꯅꯠꯇ꯭ꯔꯒꯅ ꯑꯣꯟꯂꯥꯏꯟ ꯄꯦꯃꯦꯟꯂ ꯍꯣꯔꯦꯟ ꯑꯩꯈꯣꯏ ꯄꯔꯦꯡ ꯌꯧꯔꯛꯄꯒ ꯑꯁꯤꯒꯤ ꯅꯝꯕꯔꯁꯤꯗ ꯐꯣꯟ ꯑꯗꯨꯝ ꯇꯧꯕꯤꯔꯛꯑꯣ ꯌꯥꯝꯅ ꯅꯨꯡꯉꯥꯏꯖꯔꯦ